ꯍꯨꯝꯐꯨꯇꯔꯥ ꯍꯨꯝꯗꯣꯏ ꯆꯥꯃ꯭ꯔꯤ ꯀꯨꯟꯊ꯭꯭ꯔꯥ ꯇꯔꯨꯛ ꯂꯤꯁꯤꯡ ꯃꯉꯥ ꯆꯥꯝꯃꯉꯥ ꯅꯤꯐꯨ ꯃꯥꯊꯣꯏ ꯂꯤꯁꯤꯡ ꯀꯨꯟꯊ꯭ꯔꯥ ꯅꯤꯄꯥꯟ ꯆꯥꯝꯃꯉꯥ ꯍꯨꯝꯐꯨ ꯂꯤꯆꯥ ꯅꯤꯄꯥꯟ ꯂꯤꯁꯤꯡ ꯇꯔꯥꯅꯤꯊꯣꯏ ꯆꯥꯝꯃꯉꯥ ꯀꯨꯟꯊ꯭꯭ꯔꯥ ꯇꯔꯦꯠ